ꯌꯥꯝꯅ ꯀꯥꯅꯕ ꯑꯗꯨꯒꯨꯝꯕ ꯃꯍꯥꯛꯅ ꯑꯩꯈꯣꯏ ꯚꯥꯔꯠꯇ ꯂꯥꯏꯛ ꯃꯥꯅ ꯑꯦꯞꯁ ꯃꯌꯥꯝ ꯑꯃ ꯑꯩꯈꯣꯏ ꯌꯨꯠꯁꯤꯡꯁꯤꯗ ꯃꯥꯒꯤ ꯇꯦꯛꯅꯣꯂꯣꯖꯤꯔꯣꯝꯗꯁꯨ ꯏꯗꯨꯀꯦꯁꯟꯂꯣꯝꯗꯁꯨ ꯏꯟꯇꯔꯇꯦꯟꯃꯦꯟꯂꯣꯝꯗꯁꯨ ꯑꯗꯨꯒ ꯇ꯭ꯔꯦꯠ ꯑꯦꯟ ꯇ꯭ꯔꯥꯟꯄꯣꯔꯠꯂꯣꯝꯗꯁꯨ ꯃꯥꯅ ꯑꯍꯣꯡꯕ ꯀꯌꯥꯃꯔꯨꯝ ꯑꯩꯈꯣꯏꯒꯤꯗꯃꯛꯇ ꯄꯨꯕꯤꯔꯛꯏ ꯑꯗꯨꯅ

ꯃꯇꯝꯗ ꯆꯥꯅꯕ ꯕꯤꯖꯤꯅꯦꯁꯇ ꯑꯣꯏꯔꯁꯨ ꯍꯧꯖꯤꯛ ꯍꯧꯖꯤꯛ ꯃꯇꯝꯗ ꯆꯥꯅꯕ ꯑꯗꯨꯒꯨꯝꯕ ꯏꯟꯇꯔꯇꯦꯟꯃꯦꯟ ꯑꯣꯏꯔꯁꯨ ꯇ꯭ꯔꯦꯠ ꯑꯦꯟ ꯇ꯭ꯔꯥꯟꯁꯄꯣꯔꯠ ꯑꯣꯏꯔꯁꯨ ꯑꯗꯨꯒꯨꯝꯕ ꯃꯌꯥꯝ ꯑꯃ ꯑꯩꯅ ꯃꯤꯒꯤ ꯄꯨꯟꯁꯤ ꯑꯍꯣꯡꯕ ꯃꯥꯒꯤ ꯄ꯭ꯔꯣꯖꯦꯛ ꯃꯈꯥꯗꯨꯒꯤ ꯃꯥꯒꯤ ꯃꯤꯅꯤꯁꯇ꯭ꯔꯤ ꯃꯈꯥꯗꯨꯒꯤ ꯑꯍꯣꯡꯕ ꯀꯌꯥ ꯑꯃ ꯍꯧꯖꯤꯛ ꯍꯧꯖꯤꯛ ꯐꯥꯎꯕ ꯎꯕ ꯉꯝꯃꯦ ꯍꯥꯏꯕꯁꯦ ꯑꯩ ꯍꯥꯏꯖꯅꯤꯡꯏ